ꯚꯥꯔꯠꯀꯤ ꯐꯤꯖꯣꯜꯁꯦ ꯍꯥꯟꯅ ꯃꯌꯥꯝꯅ ꯁꯦꯠꯅꯔꯝꯕ ꯐꯤꯖꯣꯜꯁꯤꯡꯒ ꯍꯧꯖꯤꯛꯀ ꯌꯥꯝꯅ ꯈꯦꯠꯅꯔꯦ ꯈꯦꯠꯅꯕ ꯍꯥꯏꯕꯕꯨ ꯃꯃꯥꯡꯗꯗꯤ ꯁꯥꯔꯤ ꯑꯗꯒꯤ ꯀꯨꯔꯇꯤ ꯁꯨꯃꯥꯏꯅ ꯅꯨꯄꯥꯁꯤꯡꯅ ꯀꯨꯔꯇꯥ ꯅꯝꯅ ꯁꯦꯠꯅꯔꯝꯃꯤ ꯑꯗꯨꯕꯨ ꯍꯧꯖꯤꯛꯀꯤ ꯃꯇꯝꯗꯗꯤ ꯅꯨꯄꯤꯁꯤꯡꯅ ꯑꯇꯦꯟ ꯑꯇꯦꯟꯕ ꯐꯤꯔꯣꯜ ꯁꯦꯠꯄ ꯑꯗꯒꯤ ꯅꯨꯄꯥꯁꯤꯡꯅ ꯖꯤꯟꯁ ꯁꯦꯠꯄ ꯁꯨꯃꯥꯏꯅ ꯃꯈꯟ ꯃꯈꯥꯒꯤ ꯗ꯭ꯔꯦꯁ ꯁꯤꯡꯁꯦ ꯁꯦꯠꯇꯨꯅ ꯑꯍꯣꯡꯕ ꯀꯌꯥ ꯑꯃ ꯂꯥꯛꯑꯦ ꯑꯅꯤꯁꯨꯕ ꯀꯣꯏꯁꯟꯒꯤ ꯑꯟꯁꯔꯁꯤꯅ ꯅꯣꯡꯆꯨꯞ ꯂꯣꯝꯒꯤ ꯆꯠꯅꯕꯤ ꯑꯗꯒꯤ ꯃꯈꯣꯏꯒꯤ ꯐꯤꯂꯝ ꯁꯤꯅꯤꯃꯥ ꯃꯌꯥꯝ ꯑꯁꯤ ꯌꯦꯡꯉꯕ ꯃꯇꯨꯡꯗ ꯑꯩꯈꯣꯏꯒꯤ ꯋꯥꯈꯜꯂꯣꯟꯗ ꯑꯗꯒꯤ ꯑꯩꯈꯣꯏꯅ ꯑꯄꯥꯝꯕ ꯑꯣꯏꯅ ꯅꯣꯡꯆꯨꯞꯂꯣꯝꯒꯤ ꯐꯤꯖꯣꯜ ꯑꯗꯒꯤ ꯆꯠꯅꯕꯤ ꯃꯌꯥꯝꯁꯦ ꯑꯩꯈꯣꯏꯅ ꯑꯄꯥꯝꯕ ꯑꯣꯏꯅ ꯇꯧꯔꯒ ꯆꯠꯅꯕꯤ ꯑꯣꯏꯅ ꯄꯨꯁꯤꯜꯂꯛꯑꯦ ꯑꯐꯕ ꯑꯣꯏꯅ ꯈꯜꯂꯒ ꯄꯨꯁꯤꯜꯂꯛꯑꯦ ꯑꯍꯨꯝꯁꯨꯕ ꯀꯣꯏꯁꯟꯁꯤꯅ ꯑꯩꯅ ꯄꯥꯝꯕ ꯐꯤꯖꯣꯜꯁꯤꯡ ꯑꯁꯦ ꯁꯥꯔꯤ ꯁꯦꯠꯄ ꯄꯥꯝꯃꯤ ꯐꯅꯦꯛ ꯁꯦꯠꯄꯁꯨ ꯄꯥꯝꯃꯤ ꯑꯗꯨꯒ ꯀꯨꯔꯇꯤꯒꯨꯝꯕ ꯁꯦꯠꯄꯁꯨ ꯄꯥꯝꯃꯤ ꯃꯇꯝ ꯃꯇꯝꯒꯤ ꯃꯇꯨꯡ ꯏꯟꯅ ꯑꯩꯉꯣꯟꯗ ꯀꯝꯐꯣꯔꯇꯦꯕꯜ ꯑꯣꯏꯒꯗꯕ ꯀꯨꯝꯃꯩ ꯐꯤꯌꯣꯡ ꯃꯇꯝꯗꯅ ꯑꯩꯅ ꯐꯅꯦꯛ ꯑꯗꯨꯒꯤ ꯐꯤ ꯏꯟꯗꯨꯅ ꯃꯇꯝꯗꯨꯒ ꯆꯥꯟꯅꯕ ꯑꯗꯒꯤ ꯑꯩꯈꯣꯏꯒꯤ ꯑꯣꯏꯕ ꯐꯪꯁꯟꯒꯨꯝꯕꯗꯅ ꯁꯥꯔꯤ ꯁꯦꯠꯄ ꯁꯨꯃꯥꯏꯅ ꯑꯗꯨꯗꯨꯅ ꯃꯥꯒꯤ ꯃꯥꯒꯤ ꯆꯥꯟꯅ ꯆꯥꯟꯅꯕ ꯃꯇꯝꯗꯨꯒꯤ ꯑꯣꯏꯕ ꯐꯤꯖꯣꯜ ꯁꯦꯠꯄ ꯄꯥꯝꯃꯤ ꯑꯗꯨꯕꯨ ꯐꯤꯖꯣꯜꯁꯤꯡꯁꯦ ꯑꯩꯅ ꯀꯔꯥꯏ ꯀꯔꯥꯏꯗꯒꯤ ꯂꯩꯒꯦ ꯍꯥꯏꯔꯒꯗꯤ ꯕꯖꯥꯔ ꯗꯒꯤꯁꯨ ꯂꯩꯕ ꯌꯥꯎꯋꯤ ꯑꯗꯨꯒ ꯑꯣꯟꯂꯥꯏꯟꯗꯒꯤꯁꯨ ꯆꯦꯜꯂꯒ ꯂꯩꯕ ꯌꯥꯎꯋꯤ ꯑꯣꯟꯂꯥꯏꯟꯗ ꯑꯄꯥꯝꯕ ꯂꯩꯔꯒꯗꯤ ꯑꯗꯨꯝ ꯑꯩꯅ ꯑꯄꯥꯝꯕ ꯃꯆꯨ ꯑꯩꯅ ꯑꯩꯅ ꯄꯥꯝꯖꯕ ꯗꯤꯖꯥꯏꯟꯗ ꯑꯗꯨꯝ ꯂꯩꯅꯅꯕ ꯑꯣꯗꯔ ꯇꯧꯔꯒ ꯑꯗꯨꯝ ꯆꯦꯜꯂꯦ ꯑꯗꯣ ꯕꯖꯥꯔꯗꯁꯨ ꯑꯩꯒꯤ ꯑꯄꯥꯝꯕꯒꯤ ꯃꯇꯨꯡ ꯏꯟꯅ ꯆꯠꯂꯒ ꯕꯔꯥ ꯇꯤꯡꯉꯁꯨ ꯇꯤꯡꯅ ꯑꯩꯒꯤ ꯏꯃꯤꯠꯅ ꯏꯈꯣꯡꯅ ꯎꯕꯒꯤ ꯃꯇꯨꯡ ꯏꯟꯅ ꯂꯩꯕꯁꯨ ꯌꯥꯎꯋꯤ ꯁꯨꯃꯥꯏꯅ ꯑꯩꯅ ꯑꯄꯥꯝ ꯑꯄꯥꯝꯕ ꯃꯇꯝ ꯃꯇꯝꯒ ꯆꯥꯟꯅꯒꯗꯕ ꯆꯨꯅꯒꯗꯕ ꯗ꯭ꯔꯦꯁꯁꯤꯡ ꯁꯥꯔꯤ ꯀꯨꯔꯇꯤ ꯑꯃꯗꯤ ꯐꯅꯦꯛ ꯐꯤꯔꯣꯜꯁꯤ ꯑꯄꯥꯝꯕ ꯑꯃ ꯈꯟꯗꯨꯅ ꯂꯩꯖꯩ